ꯍꯂꯣ ꯑꯩꯅ ꯄꯣꯠ ꯑꯃ ꯑꯣꯔꯗꯔ ꯇꯧꯖꯈꯤꯕꯅꯦ ꯃꯤꯅꯠ ꯇꯔꯥ ꯀꯨꯟ ꯐꯥꯖꯜꯂꯛꯑꯦ ꯑꯗꯣ ꯄꯣꯠꯇꯨ ꯌꯧꯁꯜꯂꯛꯇ꯭ꯔꯦ ꯑꯗꯣꯝꯒꯤ ꯋꯦꯕꯁꯥꯏꯠꯇ ꯑꯩꯅ ꯇꯧꯖꯈꯤꯕ ꯑꯣꯔꯗꯔ ꯑꯗꯣ ꯍꯧꯖꯤꯛ ꯄꯦꯟꯗꯤꯡ ꯑꯣꯏꯕꯗꯨ ꯀꯃꯥꯏ ꯂꯩꯔꯤꯒꯦ ꯑꯝꯇ ꯌꯦꯡꯕꯤꯌꯨ ꯌꯥꯔꯒꯗꯤ ꯄꯣꯠꯇꯣ ꯌꯧꯁꯜꯍꯟꯕꯤꯔꯛꯑꯣ ꯃꯇꯝꯁꯤ ꯀꯨꯏꯃꯟꯈ꯭ꯔꯦ ꯀ꯭ꯌꯥꯝ ꯀꯨꯏꯅ ꯆꯪꯈꯤꯗꯣꯏꯅꯣ